ꯑꯩꯅ ꯂꯥꯏ ꯌꯦꯛꯅꯤꯡꯗꯕ ꯅꯨꯃꯤꯠ ꯑꯗꯨꯝ ꯌꯥꯎꯗꯕ ꯅꯠꯇꯦ ꯃꯁꯦ ꯀꯔꯝꯅ ꯊꯣꯛꯄꯅꯣ ꯍꯥꯏꯔꯒꯗꯤ ꯑꯩꯈꯣꯏꯒꯤ ꯀꯣꯛꯇꯗꯤ ꯌꯦꯛꯅꯤꯡꯕꯗꯤ ꯃꯌꯥꯝ ꯂꯩꯕ ꯑꯗꯨꯕꯨ ꯑꯩꯅꯥ ꯌꯦꯛꯄ ꯍꯦꯛ ꯍꯧꯔꯛꯄ ꯃꯇꯝꯗ ꯑꯩꯅ ꯄꯥꯝꯃꯤꯕ ꯄꯣꯠꯁꯦ ꯇꯥꯕ ꯉꯝꯃꯛꯇ꯭ꯔꯀꯥꯟꯗꯗꯤ ꯑꯃꯨꯛ ꯑꯃꯨꯛ ꯌꯥꯝ ꯀꯨꯏ ꯀꯨꯏꯅ ꯌꯦꯞꯄ ꯂꯦꯞꯄꯒ ꯂꯩꯅꯤꯡꯉꯦ ꯑꯗꯨꯒ ꯑꯃꯨꯛ ꯌꯦꯛꯅꯤꯡꯕꯒꯤ ꯃꯣꯇꯤꯕꯦꯁꯟꯖꯤꯅ ꯀꯃꯥꯏ ꯂꯥꯛꯀꯦ ꯍꯥꯏꯔꯀꯥꯟꯗ ꯑꯩꯅ ꯄꯥꯝꯖꯕ ꯑꯩꯅꯥ ꯉꯥꯎꯖꯕ ꯑꯩꯈꯣꯏꯒꯤ ꯑꯍꯩꯕ ꯑꯥꯔꯇꯤꯁꯁꯤꯡꯅ ꯌꯦꯛꯄꯖꯦ ꯁꯤ ꯑꯃꯨꯛ ꯌꯦꯡꯉꯀꯥꯟꯗ ꯑꯩꯉꯣꯟꯗ ꯌꯦꯛꯅꯤꯡꯕꯒꯤ ꯏꯊꯤꯜ ꯑꯗꯣ ꯑꯃꯨꯛ ꯂꯥꯛꯑꯦ ꯑꯗꯨꯒ ꯑꯩꯅꯥ ꯂꯥꯏ ꯌꯦꯛ ꯌꯦꯛꯅ ꯅꯨ ꯅꯣꯡꯃꯗ ꯑꯇꯣꯞꯄ ꯌꯨꯝꯒꯤ ꯊꯕꯛ ꯑꯗꯨꯝ ꯇꯧꯋꯦ ꯑꯩꯈꯣꯏꯒꯤ ꯌꯨꯝꯒꯤ ꯃꯤ ꯆꯊꯣꯛꯄ ꯌꯥꯎꯒꯤꯕ ꯃꯇꯝꯗ ꯃꯈꯣꯏꯅ ꯇꯧꯍꯧꯒꯗꯕ ꯊꯕꯛ ꯑꯩꯈꯣꯏꯒꯤ ꯌꯨꯝ ꯀꯩ ꯂꯣꯏꯁꯟꯕ ꯑꯗꯨꯝ ꯇꯧꯋꯦ